ꯑꯩꯅ ꯑꯗꯨꯝ ꯈꯪꯖꯕꯗ ꯏꯝꯐꯥꯜꯗ ꯑꯩꯈꯣꯏꯅ ꯑꯗꯨꯝ ꯄꯥꯎ ꯇꯥꯕ ꯀꯥꯟꯗ ꯁꯦꯟꯇꯔ ꯐꯨꯠꯕꯣꯜ ꯁꯦꯟꯇꯔ ꯌꯥꯝ ꯑꯐꯕ ꯂꯩꯌꯦ ꯑꯁꯣꯝ ꯀꯛꯆꯤꯡꯗꯒꯨꯝꯕꯁꯨ ꯂꯩꯌꯦ ꯁꯦꯟꯇꯔꯁꯤꯡ ꯑꯁꯤ ꯑꯗꯨꯝ ꯃꯃꯤꯡ ꯑꯣꯏꯅ ꯄꯜꯂꯕꯗ ꯅꯤꯁꯨꯒꯨꯝꯕ ꯑꯗꯨꯝ ꯃꯌꯥꯝ ꯂꯩꯌꯦ ꯑꯗꯨ ꯃꯈꯣꯏ ꯃꯈꯣꯏꯅ ꯇ꯭ꯔꯦꯅꯤꯡ ꯇꯧꯕ ꯑꯩꯈꯣꯏꯅ ꯑꯗꯨꯝ ꯌꯦꯡꯕ ꯀꯥꯟꯗ ꯌꯥꯝꯅ ꯐꯖꯩ ꯏꯁꯄꯣꯔꯠ ꯁꯦꯟꯇꯔꯁꯤꯡꯗꯣ ꯁꯦꯜꯒꯨꯝꯕꯁꯨ ꯐꯖꯅ ꯄꯤꯕꯤꯌꯦ ꯃꯥꯒꯤ ꯏꯁꯄꯣꯔꯠ ꯄꯥꯔꯁꯟꯁꯨ ꯐꯖꯅ ꯇ꯭ꯔꯤꯠ ꯇꯧꯕꯤꯌꯦ